ꯑꯩꯅ ꯃꯃꯥꯡ ꯍꯞꯇꯥꯗ ꯒ꯭ꯌꯥꯁ ꯏꯁꯇꯣꯞ ꯑꯃ ꯂꯩꯕꯅꯤ ꯒ꯭ꯌꯥꯁ ꯏꯁꯇꯣꯞ ꯑꯁꯤ ꯌꯥꯝꯅ ꯅꯨꯡꯉꯥꯏ ꯑꯃꯗꯤ ꯁꯦꯡꯗꯣꯛꯄꯗꯁꯨ ꯌꯥꯝꯅ ꯅꯨꯡꯉꯥꯏ ꯑꯗꯨꯒ ꯃꯐꯝ ꯂꯩꯕꯥꯛ ꯐ꯭ꯂꯣꯔꯗ ꯇꯥꯈꯤꯕ ꯈꯣꯠꯈꯤꯕ ꯌꯥꯎꯔꯒꯁꯨ ꯑꯁꯣꯏꯕ ꯑꯃꯠꯇ ꯂꯩꯇꯦ ꯍꯥꯏꯔꯤꯕ ꯏꯁꯇꯣꯞ ꯑꯁꯤ ꯌꯥꯝꯅ ꯐꯩ